ꯍꯂꯣ ꯀꯩꯅꯣꯅꯦ ꯀꯩꯅꯣꯝꯇ ꯍꯪꯒꯦ ꯅꯪ ꯀꯣꯟꯁꯦ ꯀꯔꯤ ꯀꯔꯤ ꯀꯣꯟ ꯂꯩꯒꯦ

ꯀꯔꯤ ꯀꯔꯤ ꯁꯤꯜꯚꯔ ꯏꯁꯇꯤꯜ ꯑꯌꯥꯝꯕ ꯂꯣꯏ ꯁꯨꯕ꯭ꯔꯣ ꯑꯗꯨ ꯑꯩꯅ ꯄꯥꯝꯕꯗꯤ ꯀꯩꯅꯣ ꯄꯥꯝꯃꯦꯕ ꯑꯩꯈꯣꯏꯒꯤ ꯁꯅꯥꯕꯨꯟ ꯏꯁꯇꯤꯜꯒꯤꯗꯣ ꯑꯗꯨ ꯄꯥꯝꯃꯦ ꯑꯗꯨ ꯃꯈꯣꯏꯗꯨꯅ ꯑꯗꯒꯤꯗꯤ ꯃꯃꯟꯗꯤ ꯑꯗꯨꯝ ꯑꯃꯁꯨ ꯑꯃꯁꯨ ꯂꯣꯏꯅ ꯍꯪꯗꯣꯛꯆꯒꯦꯀꯣ ꯍꯥꯏꯕꯗꯤ ꯏꯁꯇꯤꯜꯒꯤꯗꯨꯅ ꯀꯌꯥ ꯂꯩꯔꯤꯅꯣ ꯑꯗꯨꯒ ꯁꯦꯟꯖꯦꯡ ꯀꯥ ꯍꯥꯏꯅꯕꯗꯣ ꯑꯗꯨꯒꯤꯗꯨꯅ ꯀꯌꯥꯗ ꯀꯃꯥꯏ ꯇꯧꯔꯤꯅꯣ ꯃꯃꯟꯗꯨ ꯑꯝꯇ ꯍꯥꯏꯕꯤꯌꯨꯅꯦ ꯎꯝ ꯑ ꯑ

ꯈꯔ ꯇꯥꯊꯣꯛ ꯇꯥꯁꯤꯟꯗꯤ ꯌꯥꯕ꯭ꯔꯣ ꯀꯔꯃꯥꯏꯅ ꯇꯧꯒꯦ ꯑꯣ ꯑꯗꯣ ꯏꯁꯇꯤꯜꯒꯤꯗꯨꯅ ꯀꯌꯥꯃꯨꯛ ꯌꯥꯗꯣꯏꯅꯣ ꯀꯔꯃꯥꯏ ꯇꯧꯕꯅꯣ ꯑ ꯑꯗꯣ ꯁꯦꯟꯖꯦꯡꯒꯤꯗꯨꯅ ꯀꯌꯥ ꯑꯣꯏꯗꯣꯏꯕ ꯑꯗꯣ ꯑꯇꯩ ꯄꯣꯠ ꯍꯥꯏꯕꯗꯤ ꯇꯦꯛꯀꯨꯝꯕꯁꯨ ꯂꯩꯕ꯭ꯔꯣ ꯁꯤꯟꯇꯦꯛꯀ ꯍꯥꯏꯅꯕꯗꯣ ꯑꯩꯁꯦ ꯂꯨꯍꯣꯡꯕ ꯑꯃꯒꯤ ꯂꯧꯒꯗꯕꯅꯦꯕꯀꯣ ꯂꯨꯍꯣꯡꯕ ꯑꯃꯒꯤ ꯂꯧꯒꯗꯕꯅꯦ ꯑꯗꯨꯗꯨꯅ ꯀꯣꯟꯁꯦ ꯂꯧꯔꯒꯗꯤ ꯑꯗꯨꯝ ꯈꯔ ꯃꯆꯟ ꯁꯨꯅ ꯂꯧꯔꯛꯑꯅꯦꯕ ꯑꯩꯈꯣꯏ ꯂꯥꯏ ꯙꯨꯛ ꯑ ꯑ ꯍꯣꯏ ꯌꯥꯏꯌꯦ ꯌꯥꯏꯌꯦ ꯑ ꯍꯣꯏ ꯏꯁꯥꯁꯨ ꯂꯥꯛꯆꯒꯦ ꯑꯗꯨ ꯏꯁꯥ ꯂꯥꯛꯇ꯭ꯔꯤꯉꯩꯗ ꯀꯩꯀꯩ ꯁꯨꯝ ꯈꯪꯅꯤꯡꯕ ꯈꯔ ꯁꯨꯝ ꯍꯪꯒꯦꯕꯀꯣ ꯑꯩꯈꯣꯏꯒꯤ ꯏꯁꯇꯤꯜ ꯒ꯭ꯂꯥꯁꯇꯣ ꯑꯗꯨ ꯃꯈꯣꯏꯗꯨꯅ ꯁꯦꯠꯇ ꯀꯌꯥ ꯀꯃꯥꯏꯅ ꯇꯧꯕ ꯑꯗꯨ ꯅꯠꯇ꯭ꯔꯒꯅ ꯄꯤꯁꯇ ꯆꯠꯂꯤꯔꯥ ꯑ ꯑꯗꯨ ꯄꯨꯈꯝ ꯇꯦꯡꯀꯣꯠꯁꯨ ꯑꯗꯨꯝ ꯄꯨꯈꯝ ꯇꯦꯡꯀꯣꯠꯀꯤꯁꯨ ꯃꯃꯟ ꯆꯧꯔꯥꯛꯄ ꯑꯃ ꯑꯗꯨꯝ ꯍꯥꯏꯕꯤꯔꯛꯑꯣ ꯍꯥꯏꯕꯗꯤ ꯃꯦꯗꯤꯌꯝ ꯁꯥꯏꯁ ꯑꯗꯨꯗꯒꯤ ꯈꯔ ꯄꯤꯛꯊꯕ ꯈꯔ ꯆꯥꯎꯈꯠꯄ ꯍꯥꯏꯅ ꯂꯩꯗꯅꯀꯣ ꯍꯣꯏ ꯑꯗꯨꯒꯨꯝꯕꯒꯤꯁꯨ ꯑꯗꯨꯝ ꯍꯥꯏꯕꯤꯔꯛꯎꯅꯦ ꯆꯧꯔꯥꯛꯄ ꯑꯃ ꯎꯝ ꯎꯝ ꯎꯝ ꯑꯗꯣ ꯀꯩꯅꯣꯅꯦ ꯑꯩꯈꯣꯏ ꯃꯦꯗꯤꯌꯝ ꯁꯥꯏꯁꯇꯣ ꯄꯨꯈꯝꯗ ꯄꯨꯈꯝꯗ ꯑꯩꯈꯣꯏ ꯃꯦꯗꯤꯌꯝ ꯁꯥꯏꯁꯇꯣ ꯎꯝ ꯑ ꯏꯁꯇꯤꯜꯒꯤꯗ ꯑꯣꯏꯅ ꯇꯧꯁꯤ ꯑ ꯃꯦꯗꯤꯌꯝ ꯁꯥꯏꯁꯇꯣ ꯀꯌꯥ ꯁꯨꯝ ꯃꯤꯅ ꯆꯧꯔꯥꯛꯄ ꯑꯃ ꯍꯥꯏꯕꯗꯗꯤ ꯄꯨꯈꯝ ꯑꯃꯗ ꯆꯥꯝꯃ ꯀꯨꯟꯊ꯭ꯔꯥ ꯆꯥꯝꯃ ꯃꯔꯐꯨ ꯑꯗꯒꯤ ꯆꯅꯤꯒ ꯌꯧꯒ꯭ꯔꯗꯤ ꯄꯣꯠꯇꯨ ꯐꯔꯦ ꯍꯥꯏꯌꯦꯕꯀꯣ ꯑꯗꯨ ꯑꯗꯨꯃꯥꯏꯅ ꯂꯩꯗꯣꯏꯔꯥ ꯅꯠꯇ꯭ꯔꯒꯅ ꯍꯦꯟꯗꯣꯛ ꯍꯦꯟꯖꯤꯟ ꯂꯩꯕ꯭ꯔꯥ ꯎꯝ ꯍꯣꯏ ꯁꯦꯠ ꯁꯦꯠꯇꯗꯤ ꯂꯣꯏ ꯂꯧꯔꯛꯑꯅꯦꯕ ꯑꯗꯨꯒ ꯄ꯭ꯂꯦꯠꯀꯨꯝꯕꯁꯨ ꯂꯧꯅꯤ ꯑꯗꯒꯤ ꯀꯦꯇꯂꯤ ꯍꯥꯏꯗꯤ ꯌꯨꯝ ꯑꯃ ꯄꯥꯟꯕꯒꯤ ꯃꯄꯣꯠ ꯃꯆꯩ ꯂꯨꯍꯣꯡꯕꯒꯤ ꯍꯥꯞꯄꯒꯤ ꯍꯥꯏꯗꯅꯀꯣ ꯑꯗꯨꯅ ꯑꯗꯨꯝ ꯑꯗꯨꯝ ꯆꯧꯔꯥꯛꯄ ꯑꯃ ꯂꯣꯏ ꯂꯧꯔꯅꯦꯕ ꯑꯗꯨꯅ ꯁꯨꯝ ꯁꯣꯝꯅꯁꯨ ꯑꯗꯨꯝ ꯍꯥꯏꯐꯦꯠ ꯍꯤꯡꯁꯥꯞꯇꯣ ꯍꯣꯠꯇꯣꯛꯄꯤꯔꯛꯑꯣ ꯁꯦ ꯁꯨꯃꯥꯏ ꯇꯥꯕ ꯌꯥꯏ ꯈꯣꯠꯄ ꯌꯥꯏꯀ ꯍꯥꯏꯕꯗꯣ ꯑꯄꯨꯟꯕꯗ ꯑꯦ ꯂꯤꯁꯤꯡ ꯃꯉꯥꯁꯤꯃ ꯃꯔꯤꯁꯤꯃ ꯑꯗꯩ ꯇꯔꯦꯠꯁꯤꯃ ꯅꯤꯄꯥꯟꯁꯤꯃ ꯁꯤꯅꯗꯤ ꯁꯤꯟꯕ ꯀꯣꯟꯅꯔꯅꯤ ꯑꯗꯒꯤ ꯁꯤꯒꯩꯅꯗꯤ ꯁꯤꯟꯕ ꯌꯥꯔꯦ ꯍꯥꯏꯕꯒꯤ ꯆꯥꯡꯗꯣ ꯍꯥꯏꯐꯦꯠ ꯆꯥꯎꯔꯥꯛꯄ ꯑꯃ ꯍꯥꯏꯕ ꯉꯝꯒꯗ꯭ꯔꯣ ꯑꯩꯈꯣꯏ ꯄꯩꯁꯥ ꯅꯨꯡꯁꯥꯁꯦ ꯈꯔꯁꯨꯝ ꯋꯥꯕꯀꯣ ꯎꯝ ꯎꯝ ꯍꯣꯏ ꯎꯝ ꯑ ꯌꯥꯝ ꯐꯔꯦ ꯌꯥꯝ ꯐꯔꯦ ꯑꯩꯈꯣꯏꯅꯁꯨ ꯄꯩꯁꯥ ꯅꯨꯡꯁꯥꯁꯦ ꯁꯦꯟꯊꯨꯝꯁꯦ ꯋꯥꯕꯅꯤꯅ ꯂꯨꯍꯣꯡꯕ ꯃꯇꯝ ꯍꯥꯏꯕꯁꯤꯕꯨ ꯋꯥꯏꯗꯅꯀꯣ ꯑꯗꯨꯗꯨꯅ ꯀꯣꯜꯂꯤꯛꯂꯣꯝꯗ ꯄꯩꯁꯥꯁꯦ ꯌꯥꯝ ꯊꯥꯗꯗꯅꯕ ꯍꯥꯏꯅ ꯇꯧꯕꯅꯦꯕ ꯑꯗꯨꯗ ꯁꯨꯝ ꯈꯔꯁꯨ ꯑꯗꯨꯝ ꯐꯖꯕ ꯍꯥꯏꯇꯥꯔꯦ ꯌꯦꯡꯕꯗ ꯁꯨꯝ ꯌꯥꯕ ꯆꯥꯡ ꯑꯗꯨꯃꯥꯏꯅ ꯑꯣꯏꯍꯟꯅꯤꯡꯕ ꯑ ꯑ